ꯍꯜꯂꯣ ꯃꯦꯗꯥꯝ ꯃꯗꯥꯝ ꯔꯤꯇꯥ ꯑꯩ ꯀꯛꯆꯤꯡꯗ ꯑꯗꯨ ꯃꯐꯝ ꯈꯔ ꯅꯨꯡꯉꯥꯏꯕ ꯈꯔ ꯑꯝꯇ ꯍꯥꯏꯔꯛꯑꯣꯅꯦ

ꯎꯝ ꯑꯗꯣ ꯑꯩꯗꯣ ꯆꯤꯡꯒꯤ ꯃꯔꯝꯗꯣ ꯈꯔ ꯈꯪꯅꯤꯡꯕꯀꯣ ꯑꯗꯨꯒꯤ ꯑꯥ ꯑꯑꯥ ꯎꯝ

ꯑꯗꯣ ꯀꯔꯝꯕꯅ ꯈ꯭ꯋꯥꯏ ꯐꯖꯗꯣꯏꯅꯣ

ꯑꯗꯨ ꯅꯪꯅꯅꯦ ꯈꯔ ꯐꯖꯒꯗꯕ ꯃꯐꯝꯗꯣ ꯑꯝꯇ ꯈꯟꯗꯣꯛꯑꯝꯃꯣ ꯑꯥ ꯅꯪꯅ ꯃꯐꯝꯗꯣ ꯈꯔ ꯈꯪꯕꯅꯤꯅ ꯅꯠꯇ꯭ꯔꯥ ꯎꯝ ꯎꯝ ꯑꯣ ꯑꯣ ꯍꯣꯏ

ꯎꯝ ꯎꯝ ꯎꯝ ꯍꯣꯏ ꯍꯣꯏ ꯍꯣꯏ ꯑꯗꯨꯑꯣꯏꯗꯤ ꯑꯗꯨꯝ ꯅꯨꯃꯤꯠꯇꯣ ꯍꯥꯏꯅꯔꯁꯤꯗꯅꯀꯣ

ꯍꯌꯦꯡꯗꯣ ꯆꯠꯂꯁꯦ ꯍꯌꯦꯡ ꯂꯥꯛꯑꯒꯦ

ꯑꯗꯣꯝ ꯄꯨꯡ ꯀꯌꯥꯃꯨꯛ ꯌꯧꯔꯛꯑꯗꯤ ꯌꯥꯅꯤ ꯍꯣꯏ ꯍꯣꯏ ꯑꯗꯨꯗꯤ ꯑꯗꯨꯋꯥꯏꯗ ꯌꯧꯔꯛꯑꯒꯦꯀꯣ

ꯍꯣ ꯍꯣꯏ ꯍꯣꯏ ꯑꯗꯨꯗꯤ ꯍꯌꯦꯡꯗꯣ ꯑꯩ ꯑꯗꯨꯝ ꯅꯪꯅꯕ ꯂꯥꯛꯑꯒꯦꯀꯣ ꯑꯥ ꯑꯥ ꯍꯣꯏ ꯍꯣꯏ ꯊꯝꯃꯦ ꯊꯝꯃꯦꯀꯣ ꯑꯗꯨꯗꯤ